ꯁ꯭ꯀꯨꯜꯁꯤꯡꯗ ꯇꯝꯕꯤꯕ ꯁꯞꯖꯦꯛꯁꯤꯡ ꯑꯗꯨꯗꯤ ꯑꯍꯥꯟꯕꯗ ꯏꯪꯂꯤꯁ ꯑꯅꯤꯁꯨꯕꯗ ꯃꯅꯤꯄꯨꯔꯤ ꯑꯍꯨꯝ ꯁꯨꯕꯗ ꯁꯣꯁꯦꯜ ꯁꯥꯏꯟꯁ ꯃꯔꯤ ꯁꯨꯕꯗ ꯁꯥꯏꯟꯁ ꯃꯉꯥ ꯁꯨꯕꯗ ꯃꯦꯠꯁ ꯇꯔꯨꯛ ꯁꯨꯕꯗ ꯍꯣꯝ ꯁꯥꯏꯟꯁ ꯑꯣꯖꯥꯁꯤꯡ ꯑꯗꯨꯅ ꯑꯐꯕ ꯑꯃꯁꯨꯡ ꯃꯄꯨꯡ ꯐꯥꯅ ꯂꯥꯏꯔꯤꯛ ꯍꯩꯕ ꯑꯣꯏꯕꯅ ꯉꯁꯤ ꯑꯩꯈꯣꯏꯅ ꯀ꯭ꯂꯥꯁ ꯋꯥꯡꯅ ꯇꯝꯕ ꯉꯝꯂꯤꯕꯅꯤ ꯃꯔꯝꯗꯤ ꯃꯈꯣꯏꯅ ꯑꯩꯈꯣꯏꯕꯨ ꯍꯣꯠꯅꯔꯛꯄ ꯃꯇꯨꯡ ꯏꯟꯅ ꯉꯁꯤ ꯑꯩꯈꯣꯏꯁꯨ ꯑꯥ ꯌꯧꯕ ꯉꯝꯃꯤꯕꯅꯤ ꯑꯣꯖꯥꯁꯤꯡꯅ ꯑꯩꯈꯣꯏꯒꯤꯗꯃꯛ ꯅꯣꯠꯁ ꯄꯤꯗꯅ ꯂꯥꯏꯔꯤꯛ ꯐꯖꯅ ꯇꯥꯛꯄꯤꯗꯅ ꯑꯩꯈꯣꯏꯅ ꯈꯪꯗꯕ ꯀꯌꯥꯁꯨ ꯍꯪꯕꯗ ꯃꯈꯣꯏꯅ ꯍꯥꯏꯕꯤꯔꯛꯄꯅ ꯑꯩꯈꯣꯏ ꯉꯁꯤ ꯈꯪꯅꯤꯡꯕ ꯃꯑꯣꯡꯗ ꯈꯪꯕꯁꯨ ꯉꯝꯃꯤ ꯑꯗꯨ ꯃꯈꯣꯏ ꯂꯩꯔꯝꯕꯅ ꯑꯩꯈꯣꯏꯁꯨ ꯉꯁꯤ ꯈꯪꯗꯕ ꯄꯣꯠ ꯀꯌꯥꯁꯨ ꯈꯪꯕ ꯉꯝꯃꯤ